ꯑꯩꯅ ꯌꯨꯝꯗ ꯁꯦꯝꯕ ꯇꯣꯉꯥꯟ ꯇꯣꯉꯥꯟꯕ ꯍꯥꯏꯗꯤ ꯊꯛꯅꯕꯁꯤꯡ ꯍꯥꯏꯕꯗꯤ ꯌꯨꯝꯗ ꯁꯪꯒꯣꯝ ꯁꯪꯒꯣꯝ ꯁꯪꯒꯣꯝꯁꯤꯁꯨ ꯊꯛꯄ ꯃꯇꯝꯁꯤꯗ ꯑꯩꯈꯣꯏꯅ ꯂꯣꯜꯂꯒ ꯐꯖꯅ ꯂꯣꯟꯊꯣꯛꯑꯒ ꯆꯤꯅꯤ ꯆꯤꯅꯤ ꯍꯥꯞꯄ ꯄꯥꯝꯕ ꯀꯥꯡꯕꯨꯉꯩꯅ ꯍꯥꯞꯄꯦ ꯄꯥꯝꯗꯕ ꯀꯥꯡꯕꯨꯁꯤꯡꯅ ꯍꯥꯞꯇ꯭ꯔꯦ ꯑꯗꯨ ꯑꯗꯨꯃꯥꯏ ꯇꯧꯔꯒ ꯆꯤꯅꯤ ꯍꯥꯞ ꯄ ꯑꯣꯔ ꯍꯥꯞꯇꯕ ꯍꯥꯏꯔꯒ ꯐꯖꯅ ꯁꯦꯝꯕꯤ ꯑꯗꯨ ꯅꯠꯇꯅ ꯑꯩꯈꯣꯏꯅ ꯁꯪꯒꯣꯝ ꯄꯥꯡꯗꯕ ꯀꯥꯡꯕꯨꯁꯤꯡ ꯁꯤꯒꯤꯗꯃꯛꯇꯗꯤ ꯑꯃꯨꯛ ꯆꯥ ꯆꯥ ꯑꯉꯥꯡꯕꯁꯦ ꯑꯗꯨꯝꯅ ꯍꯥꯏꯗꯤ ꯑꯩꯈꯣꯏꯅ ꯌꯨꯝꯒꯤ ꯊꯛꯅꯉꯥꯏꯒꯤꯗꯃꯛꯇ ꯆꯥꯉꯥꯡꯁꯦ ꯂꯣꯜꯂꯦ ꯀꯃꯥꯏ ꯆꯉꯥꯡꯁꯤ ꯀꯃꯥꯏꯅ ꯆꯥꯉꯥꯡꯁꯤ ꯐꯖꯅ ꯑꯗꯨꯝ ꯂꯣꯜꯂꯒ ꯑꯩꯈꯣꯏꯅ ꯇꯧꯕꯤꯔꯦ ꯑꯗꯨꯇ ꯅꯠꯇꯅ ꯖꯨꯁ ꯖꯨꯁꯀꯨꯝꯕ ꯅꯨꯡꯊꯤꯟ ꯅꯨꯡꯁꯥ ꯁꯥꯕ ꯃꯇꯝꯒꯨꯝꯕꯗꯗꯤ ꯑꯩꯈꯣꯏꯅ ꯖꯨꯁ ꯃꯍꯤꯒꯨꯝꯕ ꯀꯩꯒꯨꯝꯕꯁꯤꯡ ꯑꯁꯦ ꯊꯤꯠꯂꯒ ꯍꯥꯏꯗꯤ ꯊꯤꯠꯂꯒ ꯁꯦꯝꯃꯒ ꯑꯗꯨꯃꯥꯏ ꯇꯧꯔꯒ ꯑꯩꯈꯣꯏꯅ ꯊꯛꯅꯉꯥꯏꯗꯃꯛꯇ ꯁꯦꯝ ꯁꯥꯏ ꯍꯥꯏꯕꯁꯦ ꯍꯥꯏꯖꯅꯤꯡꯉꯤ